ꯑꯩꯈꯣꯏ ꯑꯩꯈꯣꯏꯒꯤ ꯈꯨꯟꯗꯗꯤ ꯑꯌꯥꯝꯕꯅ ꯌꯦꯟ ꯉꯥꯅꯨ ꯁꯟ ꯑꯁꯤꯒꯨꯝꯕ ꯁꯥꯁꯦ ꯂꯣꯏꯅꯩ ꯁꯥ ꯃꯈꯜ ꯁꯨꯅ ꯂꯣꯏꯕꯁꯨ ꯌꯥꯎꯏ ꯑꯃꯈꯛ ꯂꯣꯏꯕꯁꯨ ꯌꯥꯎꯏ ꯃꯈꯜꯁꯨꯅ ꯂꯣꯏꯔꯕꯁꯨ ꯇꯣꯡꯉꯥꯟ ꯇꯣꯡꯉꯥꯟꯅ ꯃꯥꯒꯤ ꯃꯥꯒꯤ ꯃꯀꯣꯟꯗ ꯁꯦꯝꯃꯒ ꯊꯝꯃꯤ ꯑꯩꯈꯣꯏꯅ ꯁꯟ ꯑꯩꯈꯣꯏꯅ ꯁꯥ ꯁꯟ ꯂꯣꯏꯕ ꯃꯇꯝꯗ ꯃꯈꯣꯏꯕꯨ ꯆꯦꯛꯁꯤꯟꯅ ꯁꯦꯟꯅꯩ ꯃꯇꯝ ꯆꯥꯅ ꯃꯇꯝ ꯆꯥꯅ ꯃꯆꯤꯟꯖꯥꯛ ꯄꯤꯖꯩ ꯃꯈꯣꯏꯒꯤ ꯑꯃꯣꯠꯄ ꯃꯊꯤ ꯃꯌꯨꯡ ꯃꯇꯝ ꯆꯥꯅ ꯁꯦꯡꯗꯣꯛꯄꯤ ꯃꯈꯣꯏꯕꯨ ꯀꯥꯡꯅ ꯆꯤꯛꯇꯥꯅꯕ ꯅꯨꯃꯤꯗꯥꯡ ꯋꯥꯏꯔꯝ ꯅꯨꯃꯤꯗꯥꯡ ꯋꯥꯏꯔꯝꯗ ꯀꯥꯡ ꯍꯤꯗꯥꯛ ꯊꯥꯗꯣꯛꯄ ꯅꯠꯇ꯭ꯔꯒ ꯀꯥꯡꯃꯩ ꯈꯨꯕ ꯃꯈꯣꯏꯅ ꯃꯔꯛ ꯅꯥꯔꯛꯄ ꯃꯇꯝꯗ ꯑꯅꯛꯄ ꯍꯣꯁꯄꯤꯇꯥꯜ ꯑꯅꯛꯄ ꯍꯣꯁꯄꯤꯇꯥꯜꯗꯀꯣ ꯄꯨꯗꯨꯅ ꯂꯥꯏꯌꯦꯡꯕꯤ ꯑꯗꯨꯒ ꯃꯈꯣꯏ ꯃꯈꯣꯏꯗꯒꯤ ꯑꯩꯈꯣꯏꯅ ꯀꯥꯟꯅꯕ ꯃꯌꯥꯝ ꯂꯧꯏ ꯌꯦꯟ ꯉꯥꯅꯨꯅ ꯃꯔꯝ ꯊꯨꯔꯛꯄ ꯃꯇꯝꯗ ꯑꯃꯁꯨꯡ ꯃꯔꯨꯝ ꯌꯣꯜꯂꯒ ꯄꯩꯁꯥ ꯇꯥꯟꯕꯁꯨ ꯌꯥꯎꯏ ꯃꯆꯥ ꯑꯣꯜꯍꯜꯂꯒꯀꯣ ꯌꯣꯟꯕꯁꯨ ꯌꯥꯎꯏ ꯁꯥ ꯑꯣꯏꯅ ꯁꯦꯝꯃꯒ ꯌꯣꯟꯕꯁꯨ ꯌꯥꯎꯏ ꯑꯗꯨꯒ ꯁꯟꯗꯒꯤ ꯁꯪꯒꯣꯝ ꯁꯨꯝꯃꯒ ꯌꯣꯟꯕꯁꯨ ꯌꯥꯎꯏ